ꯑꯩꯍꯥꯛꯅ ꯐꯤꯔꯣꯜ ꯁꯨꯕ ꯃꯇꯝꯗ ꯌꯥꯝ ꯃꯑꯣꯡ ꯇꯥꯅ ꯌꯥꯝ ꯐꯖꯅ ꯁꯨꯕ ꯌꯥꯏ ꯍꯥꯏꯕꯗꯤ ꯑꯩꯈꯣꯏꯅ ꯏꯪꯊꯝꯊꯥ ꯑꯣꯏꯔꯛꯄ ꯃꯇꯝꯗ ꯐꯤ ꯑꯆꯧꯕꯁꯤꯡꯁꯦ ꯀꯂꯔ ꯃꯆꯨ ꯃꯥꯟꯅꯕ ꯑꯉꯧꯕ ꯑꯉꯥꯡꯕ ꯑꯁꯪꯕꯁꯦ ꯃꯥ ꯃꯥꯒꯤ ꯀꯂꯔ ꯃꯥꯟꯅꯅ ꯊꯝꯃꯅꯤ ꯑꯗꯨꯒ ꯑꯩꯈꯣꯏꯅ ꯑꯍꯥꯟꯕ ꯑꯣꯏꯅ ꯃꯆꯨ ꯀꯣꯛꯑꯣꯏꯗꯕ ꯀꯂꯔ ꯑꯉꯧꯕꯁꯦ ꯍꯥꯟꯅ ꯁꯨꯒꯅꯤ ꯋꯥꯁꯤꯡ ꯃꯦꯆꯤꯟꯗ ꯑꯗꯨꯒ ꯃꯍꯥꯛꯁꯦ ꯁꯨꯕ ꯂꯣꯏꯔꯕ ꯃꯇꯨꯡꯗ ꯀꯂꯔ ꯀꯣꯛꯑꯣꯏꯗꯕ ꯀꯂꯔ ꯔꯦꯠꯀꯨꯝꯕ ꯑꯗꯒꯤ ꯒ꯭ꯔꯤꯟꯒꯨꯝꯕꯁꯦ ꯑꯃꯨꯛ ꯍꯥꯞꯄꯒ ꯑꯃꯨꯛ ꯁꯨꯅꯤ ꯑꯗꯨꯒꯤ ꯀꯂꯔꯗꯨ ꯑꯃꯨꯛ ꯂꯣꯏꯔꯕ ꯃꯇꯨꯡꯗ ꯑꯩꯈꯣꯏꯅ ꯑꯃꯨꯛ ꯈꯔ ꯑꯝꯨꯛ ꯃꯟꯊꯕ ꯐꯤ ꯑꯃꯨꯛ ꯁꯨꯒꯅꯤ ꯁꯨꯕ ꯂꯣꯏꯔꯕ ꯐꯤꯖꯤꯡꯗꯣ ꯑꯩꯈꯣꯏꯅ ꯑꯃꯨꯛ ꯗ꯭ꯔꯥꯏꯌꯔ ꯇꯧꯒꯅꯤ ꯗ꯭ꯔꯥꯏꯌꯔꯁꯦ ꯇꯧꯔꯒ ꯑꯩꯈꯣꯏꯒꯤ ꯃꯍꯥꯛꯀꯤ ꯐꯤꯁꯤꯗ ꯌꯥꯎꯔꯝꯃꯤꯕ ꯃꯆꯨꯝꯁꯤꯡꯁꯦ ꯂꯣꯏꯅ ꯁꯨꯝꯗꯣꯛꯈ꯭ꯔꯕ ꯂꯣꯏꯔꯕ ꯃꯇꯨꯡꯗ ꯋꯥꯁꯤꯡ ꯃꯦꯆꯤꯟꯁꯤꯗ ꯑꯃꯨꯛ ꯍꯥꯞꯆꯤꯜꯂꯒ ꯏꯁꯤꯡ ꯕꯥꯇꯤꯟ ꯑꯃꯅꯤ ꯍꯩꯖꯤꯜꯂꯒ ꯑꯃꯨꯛ ꯊꯥꯗꯣꯛꯀꯅꯤ ꯑꯉꯧꯕꯁꯤ ꯍꯥꯟꯅ ꯑꯉꯧꯕꯁꯦ ꯊꯥꯗꯣꯛꯄꯒꯤ ꯃꯆꯨꯝꯁꯤꯗ ꯑꯃꯨꯛ ꯑꯩꯈꯣꯏꯅ ꯑꯉꯥꯡꯕ ꯈꯪꯗꯦ ꯑꯁꯪꯕ ꯈꯪꯗꯦ ꯑꯃꯨꯛ ꯊꯥꯗꯣꯛꯄꯤꯔꯅꯤ ꯑꯩꯈꯣꯏꯅ ꯃꯁꯤ ꯑꯩꯈꯣꯏꯅ ꯁꯨꯃꯥꯏꯅ ꯇꯧꯔꯒꯗꯤ ꯏꯁꯤꯡꯁꯤꯁꯨ ꯌꯥꯝꯅ ꯆꯪꯉꯔꯣꯏ ꯑꯗꯨꯒ ꯗ꯭ꯔꯥꯏꯌꯔ ꯇꯧꯊꯣꯛꯄꯤꯔꯕꯅꯤꯅ ꯏꯪꯊꯝꯊꯥꯒꯤ ꯃꯇꯝꯗ ꯐꯤꯁꯦ ꯀꯪꯕꯒꯤ ꯆꯥꯡ ꯌꯥꯝꯅ ꯉꯝꯃꯅꯤ ꯑꯗꯨ ꯑꯩꯈꯣꯏꯅ ꯀꯥꯂꯦꯟ ꯑꯣꯏꯔꯛꯄ ꯃꯇꯝꯗꯗꯤ ꯐꯤꯁꯦ ꯋꯥꯁꯤꯡ ꯃꯦꯆꯤꯟꯒꯤ ꯃꯇꯦꯡꯅ ꯁꯨꯗ꯭ꯔꯒꯁꯨ ꯑꯩꯈꯣꯏꯅ ꯈꯨꯠꯅ ꯁꯨꯕ ꯃꯇꯝꯗ ꯑꯄꯥꯕꯁꯤꯡꯁꯦ ꯍꯥꯟꯅ ꯁꯨꯔꯅꯤ ꯑꯗꯨꯏ ꯃꯇꯨꯡꯗ ꯑꯃꯨꯛ ꯈꯔ ꯊꯥꯒꯠꯄ ꯈꯣꯡꯒ꯭ꯔꯥꯎꯕꯨ ꯑꯣꯏꯔꯦ ꯖꯤꯟꯕꯨ ꯑꯣꯏꯔꯦ ꯁꯨꯔꯅꯤ ꯃꯁꯤ ꯁꯨꯕ ꯂꯣꯏꯔꯛꯄ ꯃꯇꯝꯗꯗꯤ ꯑꯩꯈꯣꯏꯅ ꯐꯧꯗꯣꯛꯄ ꯀꯥꯟꯗ ꯀꯥꯂꯦꯟꯒꯤ ꯃꯇꯝ ꯑꯣꯏꯕꯅꯤꯅ ꯌꯥꯝ ꯊꯨꯅ ꯀꯪꯒꯅꯤ ꯑꯗꯨꯒ ꯑꯩꯈꯣꯏꯅ ꯃꯇꯝꯁꯨ ꯌꯥꯝꯅ ꯃꯥꯡꯉꯔꯣꯏ ꯌꯥꯝ ꯐꯖꯅ ꯑꯗꯨꯝ ꯀꯪꯍꯜꯂꯅꯤ ꯃꯁꯤꯒꯤ ꯃꯇꯨꯡꯗ ꯑꯃꯨꯛ ꯑꯩꯈꯣꯏꯅ ꯀꯩꯒꯨꯝꯕ ꯃꯨꯀꯥ ꯐꯤꯁꯤ ꯀꯂꯔ ꯁꯪꯉꯒ ꯁꯨꯒꯦ ꯍꯥꯏꯇꯥꯔꯒꯗꯤ ꯑꯩꯈꯣꯏꯅ ꯏꯁꯤꯡ ꯈꯤꯇꯪꯈꯛ ꯂꯧꯔꯒ ꯃꯨꯀꯥꯁꯤ ꯌꯥꯝ ꯐꯖꯅ ꯁꯨꯕꯤꯔꯅꯤ ꯌꯥꯝꯅ ꯈꯨꯠꯅ ꯅꯣꯏꯗꯕꯤꯗ ꯄꯦꯠ ꯄꯦꯠ ꯄꯦꯠ ꯄꯦꯠ ꯃꯦꯠꯂꯒ ꯃꯁꯤ ꯁꯨꯕ ꯂꯣꯏꯔꯕ ꯃꯇꯝꯗ ꯆꯅꯥꯡ ꯑꯃꯨꯛ ꯂꯥꯛꯄꯤꯔꯅꯤ ꯆꯅꯥꯡꯁꯤ ꯂꯥꯛꯄ ꯃꯇꯝꯗ ꯐꯤꯁꯤ ꯐꯧꯔꯅꯤ ꯐꯧꯔꯒ ꯑꯩꯈꯣꯏꯅ ꯀꯪꯗ꯭ꯔꯤꯉꯩ ꯃꯇꯝꯗ ꯂꯧꯁꯤꯜꯂꯒ ꯏꯁꯇ꯭ꯔꯤ ꯇꯛꯊꯣꯛꯄꯤꯔꯅꯤ ꯑꯗꯨꯒ ꯊꯨꯞꯆꯤꯜꯂꯒ ꯐꯖꯅ ꯑꯣꯀꯦ ꯇꯥꯔꯅꯤ ꯑꯍꯟꯕꯒ ꯆꯞ ꯃꯥꯟꯅꯔꯅꯤ ꯌꯥꯝꯅ ꯂꯥꯏꯅ ꯁꯨꯕ ꯌꯥꯏ ꯌꯥꯝ ꯐꯖꯅ ꯃꯑꯣꯡ ꯇꯥꯅ ꯁꯨꯕ ꯌꯥꯏ ꯃꯁꯤ ꯑꯩꯈꯣꯏꯒꯤ ꯀꯣꯛꯀꯤ ꯃꯦꯊꯣꯠꯀꯤ ꯃꯇꯨꯡ ꯏꯟꯅ ꯌꯥꯝꯅ ꯂꯥꯏꯅ ꯂꯥꯏꯅ ꯍꯣꯠꯂꯒ ꯁꯨꯕ ꯌꯥꯏ ꯑꯗꯨꯕꯨ ꯀꯥꯂꯦꯟ ꯃꯇꯝꯗꯗꯤ ꯐꯤꯁꯦ ꯑꯗꯨꯝ ꯃꯆꯨ ꯋꯥꯎꯊꯒꯜꯂꯤ ꯐꯤꯁꯦ ꯅꯨꯡꯁꯥꯗ ꯌꯥꯝ ꯀꯟꯅ ꯐꯧꯔꯒꯗꯤ ꯑꯗꯨꯅ ꯃꯍꯥꯛꯇꯤ ꯎꯔꯨꯝꯗ ꯐꯧꯔꯒ ꯑꯗꯨꯝ ꯀꯪꯍꯟꯕꯁꯨ ꯌꯥꯏ ꯑꯗꯨꯒ ꯏꯪꯊꯝꯊꯥꯒꯤ ꯃꯇꯝꯗꯗꯤ ꯐꯤꯁꯤ ꯌꯥꯝ ꯉꯟꯅ ꯁꯨꯔꯒ ꯑꯩꯈꯣꯏꯅ ꯉꯟꯅ ꯐꯧꯍꯧꯗ꯭ꯔꯒꯗꯤ ꯌꯥꯝꯅ ꯑꯗꯨꯝ ꯑꯩꯈꯣꯏꯒꯤ ꯀꯪꯕꯒꯤ ꯆꯥꯡꯁꯦ ꯋꯥꯠꯂꯦꯕ ꯑꯗꯨꯗꯨꯅ ꯊꯨꯅꯁꯨ ꯀꯪꯕ ꯃꯆꯨꯁꯨ ꯁꯤꯊꯗꯅꯕ ꯌꯥꯝꯅꯁꯨ ꯃꯇꯝ ꯂꯧꯗꯅꯕ ꯑꯌꯥꯝꯕ ꯃꯇꯝꯗꯗꯤ ꯏꯪꯊꯝꯊꯥ ꯃꯇꯝꯗꯗꯤ ꯀꯩꯅꯣꯁꯦ ꯑꯩꯈꯣꯏꯒꯤ ꯋꯥꯁꯤꯡ ꯃꯦꯆꯤꯟꯁꯦ ꯁꯤꯖꯤꯟꯅꯕ ꯗꯔꯀꯥꯔ ꯑꯣꯏ ꯍꯥꯏꯅ ꯑꯩꯅ ꯈꯜꯂꯤ ꯋꯥꯁꯤꯡ ꯃꯦꯆꯤꯟꯗꯗꯤ ꯑꯩꯈꯣꯏꯒꯤ ꯏꯁꯤꯡꯁꯦ ꯕꯥꯇꯤꯟ ꯑꯅꯤ ꯑꯍꯨꯝꯃꯨꯛꯇꯪ ꯍꯥꯞꯄꯒ ꯌꯥꯝ ꯐꯖꯅ ꯑꯗꯨꯝ ꯌꯥꯝ ꯑꯄꯥꯕ ꯍꯥꯟꯅ ꯁꯨꯔꯒ ꯑꯊꯥꯕ ꯑꯃꯨꯛ ꯁꯨꯕ ꯃꯊꯪ ꯃꯊꯪ ꯁꯨꯔꯒ ꯑꯩꯈꯣꯏꯅ ꯋꯥꯁꯤꯡ ꯃꯦꯆꯤꯟꯁꯤꯗ ꯗ꯭ꯔꯥꯏꯌꯔꯁꯦ ꯐꯖꯅ ꯁꯨꯕ ꯂꯣꯏꯕ ꯍꯥꯏꯕꯗꯤ ꯊꯥꯗꯣꯛꯇ꯭ꯔꯤꯉꯩ ꯃꯔꯛꯁꯤꯗ ꯗ꯭ꯔꯥꯏꯌꯔꯁꯤ ꯇꯧꯊꯣꯛꯄꯤꯔꯅꯤ ꯇꯧꯊꯣꯛꯄꯤꯔꯒ ꯑꯩꯈꯣꯏꯅ ꯃꯄꯥꯟꯗ ꯋꯥꯁꯤꯡ ꯃꯦꯆꯤꯟꯗ ꯊꯥꯗꯣꯛꯇꯕꯤꯗ ꯃꯄꯥꯟꯗ ꯄꯨꯊꯣꯛꯑꯒ ꯏꯁꯤꯡꯁꯤ ꯈꯤꯇꯪꯈꯛ ꯕꯥꯇꯤꯟ ꯃꯔꯤ ꯃꯉꯥꯒꯨꯝꯕꯅ ꯑꯗꯨꯝ ꯊꯥꯗꯣꯛꯄ ꯌꯥꯕꯒꯤ ꯆꯥꯡꯗ ꯑꯩ ꯍꯥꯟꯅ ꯗ꯭ꯔꯥꯏꯌꯔ ꯇꯧꯊꯣꯛꯑꯒ ꯁꯨꯝꯇꯣꯛꯈ꯭ꯔꯕꯅꯤꯅ ꯑꯃꯣꯠꯄꯗꯣ ꯑꯌꯥꯝꯕꯅ ꯂꯣꯏꯅꯃꯛ ꯑꯗꯨꯝ ꯃꯥꯡꯖꯈ꯭ꯔꯅꯤ ꯃꯁꯥ ꯃꯇꯣꯝꯇ ꯑꯗꯨꯒ ꯑꯩꯈꯣꯏꯅ ꯃꯄꯥꯟꯗ ꯄꯨꯊꯣꯛꯑꯀꯥꯟꯗ ꯑꯃꯨꯛ ꯈꯨꯠꯅ ꯐꯖꯅ ꯑꯃꯨꯛ ꯊꯥꯗꯣꯛꯑꯒ ꯑꯃꯨꯛ ꯁꯨꯕ ꯌꯥꯏ ꯍꯥꯏꯕꯗꯤ ꯏꯁꯤꯡꯁꯤꯡꯗꯣ ꯑꯃꯨꯛ ꯃꯥꯡꯍꯟꯗꯅ ꯕꯥꯇꯤꯟ ꯑꯃꯗ ꯍꯩꯖꯤꯜꯂ ꯊꯝꯃꯒ ꯅꯦꯛꯁꯀꯤ ꯑꯍꯥꯟꯕꯒꯤꯗꯨ ꯑꯃꯨꯛ ꯋꯥꯁꯤꯡ ꯃꯦꯆꯤꯟꯗ ꯑꯃꯨꯛ ꯄꯨꯁꯤꯜꯂꯒ ꯁꯨꯔꯨꯔꯒ ꯍꯥꯟꯅꯒꯤ ꯑꯗꯨꯃꯥꯏꯅ ꯑꯗꯨꯝ ꯁꯨꯝꯗꯣꯛꯑꯒ ꯑꯗꯨꯝ ꯁꯨꯕ ꯃꯇꯝꯗ ꯑꯩꯈꯣꯏꯅ ꯏꯁꯤꯡꯁꯦ ꯑꯗꯨꯛꯀꯤ ꯃꯇꯤꯛ ꯃꯥꯡꯍꯟꯗꯕ ꯌꯥꯏꯌꯦꯕ ꯏꯁꯤꯡꯁꯦ ꯃꯥꯡꯍꯟꯗꯅ ꯑꯗꯨꯝ ꯐꯖꯅ ꯁꯨꯔꯒ ꯑꯗꯨꯝ ꯁꯤꯖꯤꯟꯅꯕ ꯌꯥꯏꯌꯦꯕ ꯃꯁꯤ ꯑꯩꯈꯣꯏꯅ ꯑꯗꯨꯝ ꯇꯥꯁꯤꯟꯕꯤꯔꯕ ꯈꯪꯖꯤꯟꯕꯤꯕ ꯗꯔꯀꯥꯔ ꯑꯣꯏ ꯍꯥꯏꯅ ꯈꯜꯂꯦ ꯑꯩꯅ ꯑꯗꯨꯒ ꯉꯁꯥꯏꯒꯤ ꯑꯊꯥꯕꯁꯤꯅ ꯑꯩꯈꯣꯏꯅ ꯑꯍꯥꯟꯕꯁꯤꯗ ꯋꯥꯁꯤꯡ ꯃꯦꯆꯤꯟꯗ ꯀꯟꯅ ꯃꯇꯝ ꯃꯤꯅꯤꯠ ꯃꯉꯥꯒꯨꯝꯕ ꯇꯔꯥꯒꯨꯝꯕ ꯍꯟꯖꯤꯟꯅ ꯎꯡꯉ ꯎꯡꯉ ꯎꯡꯉ ꯎꯡꯉꯒ ꯁꯨꯗꯣꯛꯄꯤꯔꯅꯤ ꯑꯊꯥꯕꯁꯦ ꯏꯁꯤꯡꯁꯦ ꯃꯥꯒꯤ ꯑꯄꯥꯕ ꯁꯨꯈꯤꯕꯒꯤ ꯃꯆꯨꯝꯁꯤꯗ ꯑꯗꯨꯒ ꯑꯩꯈꯣꯏꯅ ꯗ꯭ꯔꯥꯏꯌꯔꯁꯦ ꯐꯖꯅ ꯇꯧꯊꯣꯛꯄꯤꯔꯅꯤ ꯑꯗꯨꯒ ꯃꯄꯥꯅꯗ ꯄꯨꯊꯣꯛꯑꯒ ꯊꯥꯗꯣꯛꯑꯅꯤ ꯊꯥꯗꯣꯛꯑꯒ ꯊꯥꯗꯣꯛꯄ ꯂꯣꯏꯔꯕ ꯃꯇꯨꯡꯗ ꯗ꯭ꯔꯥꯏꯌꯔ ꯑꯃꯨꯛ ꯇꯧꯕ ꯌꯥꯏꯌꯦꯕ ꯍꯥꯏꯕꯗꯤ ꯑꯗꯨꯑꯣꯏꯔꯗꯤ ꯏꯪꯊꯝꯊꯥꯒꯤ ꯃꯇꯝꯗꯗꯤ ꯗ꯭ꯔꯥꯏꯌꯔ ꯇꯧꯊꯣꯛꯑꯗꯤ ꯑꯗꯨꯝ ꯃꯁꯥ ꯃꯇꯣꯝꯇ ꯑꯗꯨꯝ ꯀꯪꯖꯔꯅꯤ ꯑꯗꯨꯗꯤ ꯈꯨꯠꯅ ꯑꯃꯨꯛ ꯁꯨꯝꯃꯒ ꯐꯧ ꯇꯥꯔꯒꯗꯤ ꯃꯁꯥꯅ ꯀꯪꯕꯁꯤ ꯌꯥꯝ ꯋꯥꯔꯅꯤ ꯑꯗꯨꯅ ꯃꯇꯝꯁꯤ ꯌꯥꯝ ꯂꯧꯔꯅꯦꯕ ꯑꯗꯨ ꯀꯥꯂꯦꯟꯒꯤ ꯃꯇꯝꯗꯗꯤ ꯋꯥꯁꯤꯡ ꯃꯦꯆꯤꯟ ꯁꯤꯖꯤꯟꯅꯗ꯭ꯔꯁꯨ ꯑꯗꯨꯝ ꯌꯥꯏ ꯍꯥꯏꯕꯗꯤ ꯑꯗꯨꯝ ꯅꯨꯡꯁꯥꯁꯤ ꯌꯥꯝꯅ ꯍꯧꯖꯤꯛꯇꯤ ꯌꯥꯝ ꯁꯥꯕ ꯑꯣꯏꯕꯅꯤꯅ ꯑꯗꯨꯝ ꯃꯄꯥꯟꯗ ꯐꯧꯕꯗ ꯌꯥꯝ ꯊꯨꯅ ꯑꯗꯨꯝ ꯀꯪꯕ ꯉꯝꯃꯦꯕ ꯑꯗꯨꯒ ꯏꯪꯊꯝꯊꯥꯒꯤ ꯃꯇꯝꯁꯤꯗꯗꯤ ꯑꯩꯈꯣꯏꯅ ꯋꯥꯁꯤꯡ ꯃꯦꯆꯤꯟꯁꯦ ꯑꯗꯨꯝ ꯑꯌꯥꯝꯕ ꯃꯇꯝꯗ ꯁꯤꯖꯤꯟꯅꯕꯤꯕ ꯌꯥꯏꯌꯦꯕ ꯌꯥꯝ ꯂꯤꯛꯅ ꯏꯁꯤꯡꯁꯦ ꯑꯗꯨꯝ ꯁꯤꯖꯤꯟꯅꯕ ꯌꯥꯏꯌꯦꯕ ꯃꯁꯤ ꯑꯗꯨꯝ ꯑꯩꯈꯣꯏꯅ ꯋꯥꯈꯜꯅ ꯈꯜꯂꯒ ꯑꯗꯨꯝ ꯀꯃꯥꯏꯅ ꯁꯨꯁꯤꯒꯦ ꯀꯃꯥꯏꯅ ꯇꯧꯁꯤꯒꯦ ꯍꯥꯏꯕꯁꯤ ꯈꯜꯂꯒ ꯏꯁꯤꯡꯁꯦ ꯌꯥꯝꯅ ꯆꯪꯍꯟꯗꯕ ꯑꯗꯨꯝ ꯌꯥꯏꯌꯦꯕ ꯆꯪꯍꯟꯗ꯭ꯔꯕꯅꯤꯅ ꯑꯩꯉꯣꯟꯗꯁꯨ ꯏꯁꯤꯡꯁꯦ ꯌꯥꯝ ꯆꯪꯍꯟꯗ꯭ꯔꯝꯅꯤꯅ ꯁꯦꯕ ꯑꯣꯏꯔꯦ ꯑꯗꯨꯒ ꯁꯦꯕ ꯑꯣꯏꯔꯦ ꯑꯗꯨꯒ ꯀꯥꯂꯦꯟꯒꯤ ꯃꯇꯝꯗꯗꯤ ꯑꯩꯈꯣꯏꯅ ꯅꯨꯡꯁꯥ ꯁꯦꯕ ꯑꯣꯏꯔꯦ ꯏꯁꯤꯡ ꯁꯦꯕ ꯑꯃꯨꯛ ꯑꯣꯏꯗ꯭ꯔꯦ ꯏꯪꯊꯝꯊꯥꯒꯤ ꯃꯇꯝꯗꯅ ꯅꯨꯡꯁꯥꯒꯤ ꯑꯃꯨꯛ ꯀꯥꯟꯅꯕ ꯑꯣꯏꯍꯜꯂꯦ ꯏꯁꯤꯡ ꯑꯃꯨꯛ ꯌꯥꯝ ꯑꯃꯨꯛ ꯆꯪꯉꯦ ꯁꯨꯃꯥꯏꯅ ꯇꯧ ꯇꯧꯗꯅ ꯑꯗꯨꯝ ꯁꯨꯕ ꯌꯥꯏ ꯑꯗꯨꯕꯨ ꯈ꯭ꯋꯥꯏꯗꯒꯤ ꯁꯨꯕ ꯅꯨꯡꯉꯥꯏꯕꯗꯤ ꯃꯨꯀꯥꯁꯤ ꯁꯨꯕꯁꯤ ꯑꯗꯨꯛꯀꯤ ꯃꯇꯤꯛ ꯅꯨꯡꯉꯥꯏꯌꯦꯕ ꯃꯨꯀꯥꯁꯦ ꯑꯩꯈꯣꯏꯅ ꯄꯩꯁꯥꯁꯨ ꯌꯥꯝ ꯇꯥꯟꯕ ꯌꯥꯏꯌꯦꯕ ꯃꯨꯀꯥ ꯁꯨꯕꯗꯗꯤ ꯃꯨꯀꯥꯁꯤꯗꯤ ꯑꯩꯈꯣꯏꯒꯤ ꯏꯁꯤꯡ ꯕꯥꯇꯤꯟ ꯑꯃꯅ ꯃꯨꯀꯥꯁꯤ ꯃꯉꯥ ꯇꯔꯨꯛ ꯑꯗꯨꯝ ꯁꯨꯕ ꯌꯥꯏꯌꯦꯕ ꯃꯨꯀꯥ ꯑꯃ ꯃꯆꯨ ꯀꯣꯛꯇꯕꯤ ꯑꯉꯧꯕꯤꯁꯦ ꯑꯗꯨꯝ ꯏꯁꯤꯡ ꯕꯥꯇꯤꯟ ꯑꯃꯅ ꯃꯔꯤ ꯃꯉꯥ ꯃꯔꯤ ꯃꯉꯥ ꯁꯨꯕ ꯌꯥꯏꯌꯦꯕ ꯃꯁꯤ ꯑꯩꯈꯣꯏꯅ ꯏꯁꯤꯡꯗ ꯆꯨꯞ ꯆꯨꯞ ꯆꯨꯞ ꯆꯨꯞ ꯂꯨꯞꯊꯣꯛꯄꯤꯔꯅꯤ ꯂꯨꯞꯊꯣꯛꯄ ꯂꯣꯏꯔ ꯃꯇꯨꯡꯗ ꯁꯨꯝꯇꯣꯛꯑ ꯁꯨꯝꯇꯣꯛꯑ ꯈꯨꯠꯅ ꯐꯖꯅ ꯀꯟꯅ ꯀꯟꯅ ꯁꯨꯝꯇꯣꯛꯑꯕ ꯃꯇꯨꯡꯗ ꯐꯧꯗꯣꯛꯄꯤꯕ ꯑꯗꯨꯝ ꯉꯥꯏꯍꯥꯛ ꯀꯪꯉꯛꯑꯦ ꯍꯥꯏꯕ ꯀꯥꯟꯗꯨꯗ ꯑꯃꯨꯛ ꯆꯅꯥꯡꯁꯦ ꯐꯖꯅ ꯂꯥꯛꯄꯤꯔꯅꯤ ꯆꯅꯥꯡꯁꯦ ꯂꯥꯛꯄ ꯂꯣꯏꯔꯀꯥꯟꯗ ꯑꯩꯈꯣꯏꯅ ꯐꯤꯁꯦ ꯕꯗꯪ ꯕꯗꯪ ꯕꯗꯪ ꯀꯟꯊꯣꯛꯑꯒ ꯅꯨꯡꯁꯥꯁꯤꯗ ꯐꯖꯅ ꯐꯧꯔꯅꯤ ꯑꯗꯨꯒ ꯐꯧꯕꯁꯤꯗ ꯑꯩꯈꯣꯏꯅ ꯀꯪꯗ꯭ꯔꯤꯉꯩ ꯃꯇꯝꯁꯤꯗ ꯂꯧꯁꯤꯟꯕꯤꯔꯅꯤ ꯂꯧꯁꯤꯜꯂ ꯃꯇꯝꯁꯤꯗ ꯑꯩꯈꯣꯏꯅ ꯏꯁꯇꯤꯁꯦ ꯌꯥꯝ ꯅꯥꯟꯅ ꯐꯖꯅ ꯐꯖꯅ ꯐꯖꯅ ꯐꯖꯅ ꯐꯖꯅ ꯃꯥꯒꯤ ꯃꯆꯥ ꯇꯥ ꯇꯥꯅ ꯏꯁꯇꯤꯁꯦ ꯇꯛꯄꯤꯔꯀꯥꯟꯗ ꯌꯥꯝ ꯅꯥꯟꯅ ꯐꯤꯁꯦ ꯄꯨꯊꯣꯛꯄ ꯌꯥꯏꯌꯦꯕ ꯑꯗꯣ ꯑꯩꯈꯣꯏꯅ ꯃꯇꯝꯁꯨ ꯌꯥꯝ ꯏꯋꯥ ꯋꯥꯗꯅ ꯍꯣꯏ ꯃꯇꯝꯕꯨꯗꯤ ꯈꯔ ꯆꯪꯉꯦ ꯑꯗꯨꯒ ꯑꯩꯈꯣꯏ ꯏꯁꯥꯗꯤ ꯏꯋꯥ ꯋꯥꯗꯕꯤꯗ ꯄꯩꯁꯥꯁꯤ ꯌꯥꯝ ꯂꯥꯏꯅ ꯇꯥꯟꯕꯁꯨ ꯑꯗꯨꯝ ꯌꯥꯏꯌꯦꯕ ꯑꯗꯨꯒꯨꯝꯅ ꯑꯩꯈꯣꯏꯅ ꯐꯤꯁꯤ ꯁꯨꯕ ꯃꯇꯝꯗ ꯌꯥꯝꯅ ꯂꯥꯏꯅ ꯏꯁꯤꯡ ꯆꯪꯍꯟꯗꯅ ꯌꯥꯝ ꯃꯑꯣꯡ ꯇꯥꯅ ꯁꯨꯕ ꯌꯥꯕꯅꯤ ꯑꯁꯤ ꯋꯥꯈꯟ ꯃꯨꯟꯅ ꯈꯟꯊꯕꯤꯔꯒ ꯌꯥꯝꯅ ꯂꯥꯏꯅ ꯏꯁꯤꯡꯁꯦ ꯌꯥꯝꯅ ꯂꯥꯏꯅ ꯁꯨꯕꯤꯌꯨ ꯏꯁꯤꯡꯁꯨ ꯆꯪꯍꯟꯕꯤꯒꯅꯨ ꯏꯪꯊꯝꯊꯥ ꯃꯇꯝꯗꯅ ꯋꯥꯁꯤꯡ ꯃꯦꯆꯤꯟ ꯁꯤꯖꯤꯟꯅꯕꯤꯌꯨ ꯀꯥꯂꯦꯟ ꯃꯇꯝꯗꯅ ꯁꯤꯖꯤꯟꯅꯕꯤꯒꯅꯨ ꯃꯁꯤꯁꯤ ꯍꯥꯏꯔꯒꯦ ꯑꯩ ꯂꯣꯏꯁꯤꯟꯖꯒꯦ